ꯑꯩꯁꯦ ꯑꯃꯔꯛ ꯑꯥ ꯒꯨꯍꯥꯇꯤꯗ ꯇ꯭ꯔꯤꯠꯃꯦꯟ ꯑꯃ ꯌꯦꯡꯕ ꯆꯠꯅꯤꯡꯕ ꯑꯗꯨ ꯍꯧꯖꯤꯛꯀꯥꯟꯁꯤ ꯒꯥꯔꯤꯁꯤ ꯐꯪꯒꯗ꯭ꯔꯀꯣ ꯒꯨꯍꯥꯇꯤ ꯆꯠꯄ ꯁꯦꯅꯥꯄꯇꯤ ꯇꯨ ꯒꯨꯍꯥꯇꯤ ꯌꯧꯔꯒ ꯇ꯭ꯔꯤꯠꯃꯦꯟ ꯈꯔ ꯌꯦꯡꯊꯣꯛꯀꯦ ꯍꯥꯏꯅ ꯑꯅꯥ ꯑꯌꯦꯛ ꯂꯩꯕꯒꯤ ꯌꯦꯡꯊꯣꯛꯀꯦꯅ ꯈꯜꯂꯒ ꯂꯩꯌꯦ ꯑꯗꯣ ꯇꯦꯛꯁꯤꯒꯨꯝꯕ ꯕꯁ ꯇꯨꯔꯤꯁꯀꯨꯝꯕ ꯐꯪꯒꯗ꯭ꯔꯥ ꯍꯥꯏꯅ ꯈꯟꯕ ꯉꯁꯤꯁꯦ ꯐꯪꯂꯗꯤ ꯗꯦꯠ ꯅꯥꯏꯟꯇꯤꯟꯗ ꯑꯩ ꯆꯠꯅꯤꯡꯉꯤ ꯇꯨꯔꯤꯁꯀꯤ ꯇꯤꯀꯦꯠ ꯑꯃ ꯀꯛꯂꯒ ꯑꯩꯈꯣꯏ ꯃꯤ ꯑꯍꯨꯝꯒꯨꯝꯕ ꯆꯠꯀꯗꯕ ꯂꯩꯌꯦ ꯑꯗꯨꯒꯤ ꯒꯥꯔꯤꯁꯤ ꯐꯪꯒꯗ꯭ꯔꯥ ꯍꯥꯏꯅ ꯍꯪꯕꯅꯤ ꯂꯩꯔꯗꯤ ꯗꯦꯠ ꯅꯥꯏꯟꯇꯤꯟꯗ ꯇꯤꯀꯦꯠ ꯑꯍꯨꯝ ꯀꯛꯄꯤꯌꯨ